ꯑꯩꯅ ꯍꯧꯖꯤꯛ ꯐꯥꯎꯕꯗ ꯍꯣꯠꯅꯈꯤꯗ꯭ꯔꯤꯕ ꯑꯗꯨꯕꯨ ꯑꯩꯅꯗꯤ ꯌꯥꯝꯅ ꯄꯥꯝꯂꯤꯕ ꯃꯊꯦꯜ ꯑꯁꯤꯗꯤ ꯆꯒꯦꯝ ꯄꯣꯝꯕꯅꯤ ꯀꯔꯤꯒꯤꯗꯃꯛꯇ ꯑꯩꯅ ꯆꯒꯦꯝ ꯄꯣꯝꯕ ꯑꯁꯤ ꯄꯥꯝꯃꯒ ꯍꯣꯠꯅꯗ꯭ꯔꯤꯕꯅꯣ ꯍꯥꯏꯔꯤꯕꯒꯤ ꯃꯔꯝꯗꯤ ꯑꯩꯈꯣꯏꯒꯤ ꯏꯃꯨꯡꯗ ꯍꯥꯟꯅꯗꯒꯤ ꯏꯄꯨ ꯍꯥꯛꯇꯛꯇꯒꯤ ꯆꯒꯦꯝ ꯄꯣꯝꯕꯁꯤ ꯇꯧꯔꯛꯇꯦ ꯃꯔꯝ ꯑꯗꯨꯅ ꯑꯩꯅ ꯆꯒꯦꯝ ꯄꯣꯝꯕ ꯑꯁꯤ ꯀꯃꯥꯏꯅ ꯇꯧꯒꯅꯤ ꯍꯥꯏꯕꯗꯣ ꯃꯈꯣꯏꯒꯤ ꯃꯃꯥꯡꯗꯁꯨ ꯍꯪꯕ ꯃꯇꯝꯗ ꯃꯣꯏꯁꯨ ꯀꯔꯤꯅꯣ ꯍꯥꯏꯕꯗꯨ ꯈꯪꯗꯕꯅ ꯃꯔꯝ ꯑꯣꯏꯗꯅ ꯑꯣꯏꯔꯒ ꯑꯩꯅ ꯍꯧꯖꯤꯛ ꯐꯥꯎꯕ ꯍꯣꯠꯅꯗꯕꯤ ꯂꯩꯔꯤꯕꯅꯤ